ꯑꯩꯅ ꯅꯍꯥꯟꯃꯨꯛ ꯍꯦꯟꯕꯦꯒ ꯑꯃ ꯆꯦꯟꯕꯅꯦ ꯑꯗꯣ ꯕ꯭ꯔꯥꯟꯗꯦꯗꯅꯦꯅ ꯆꯦꯜꯂꯨꯔꯒ ꯍꯥꯏꯗꯤ ꯃꯃꯤꯡꯗꯤ ꯒꯨꯠꯆꯤꯒꯤ ꯊꯥꯔꯒ ꯍꯥꯏꯗꯤ ꯐꯤꯗꯣ ꯂꯣꯀꯦꯜꯒꯤꯅ ꯍꯥꯏꯗꯤ ꯇꯨꯁꯟꯕꯒꯤ ꯀꯩꯅꯣ ꯄꯣꯠꯇꯣ ꯌꯥꯝ ꯐꯠꯂꯝꯗ꯭ꯔꯦ ꯄꯩꯁꯥꯁꯨ ꯃꯥꯡꯖꯔꯦ ꯑꯗꯣ ꯑꯩꯉꯣꯟꯗ ꯏꯃꯥꯡꯇ ꯃꯥꯡꯖꯔꯦ